ꯃꯅꯤꯄꯨꯔꯒꯤ ꯑꯣꯏꯕ ꯀꯜꯆ꯭ꯔꯦꯜ ꯑꯃꯗꯤ ꯃ꯭ꯌꯨꯖ꯭ꯌꯝ ꯁꯦꯟꯇꯔꯁꯤꯡ ꯃꯃꯤꯡ ꯑꯣꯏꯅ ꯄꯟꯖꯔꯕꯗ ꯀꯥꯡꯖꯩꯕꯨꯡ ꯃꯅꯤꯡꯗ ꯂꯩꯕ ꯃꯅꯤꯄꯨꯔ ꯁ꯭ꯇꯦꯠ ꯃ꯭ꯌꯨꯖ꯭ꯌꯝ ꯑꯃꯗꯤ ꯀꯪꯂꯥ ꯃꯅꯨꯡꯗ ꯂꯩꯕ ꯑꯩꯈꯣꯏꯒꯤ ꯀꯪꯂꯥꯒꯤ ꯃ꯭ꯌꯨꯖ꯭ꯌꯝ ꯑꯃꯗꯤ ꯃꯔꯨꯑꯣꯏꯕ ꯃꯅꯤꯄꯨꯔꯒꯤ ꯀꯜꯆ꯭ꯔꯦꯜꯒ ꯔꯤꯂꯦꯇꯦꯗ ꯑꯣꯏꯕ ꯃꯐꯝ ꯀꯌꯥ ꯑꯃ ꯂꯩꯔꯤ ꯁꯝꯅ ꯍꯥꯏꯔꯕꯗ ꯁꯉꯥꯏ ꯏꯊꯅꯤꯛ ꯄꯥꯔꯛ ꯃꯐꯝ ꯑꯁꯤꯗ ꯃꯅꯤꯄꯨꯔꯒꯤ ꯇꯣꯉꯥꯟ ꯇꯣꯉꯥꯟꯕ ꯃꯈꯜ ꯃꯊꯦꯜꯒꯤ ꯍꯤꯁꯇ꯭ꯔꯤ ꯀꯜꯆꯔꯦꯜ ꯃꯌꯥꯝꯁꯤꯡ ꯑꯁꯤ ꯎꯕ ꯐꯪꯕꯤꯒꯅꯤ ꯑꯗꯨꯒ ꯑꯟꯗ꯭ꯔꯣ ꯄꯥꯔꯛꯅ ꯁꯉꯥꯏꯊꯦꯜ ꯆꯤꯡ ꯃꯁꯤꯡ ꯑꯁꯤꯗꯁꯨ ꯃꯅꯤꯄꯨꯔꯒꯤ ꯏꯟꯗꯤꯖꯤꯅꯁꯀꯤ ꯑꯣꯏꯕ ꯃꯈꯜ ꯃꯊꯦꯜꯒꯤ ꯃꯅꯤꯄꯨꯔꯒꯤ ꯆꯠꯅꯕꯤ ꯀꯜꯆ꯭ꯔꯦꯜꯅꯆꯤꯡꯕ ꯁꯤꯡ ꯎꯕ ꯐꯪꯕꯤꯒꯅꯤ ꯃꯅꯤꯄꯨꯔꯒꯤ ꯂꯩꯔꯤꯕ ꯍꯤꯁꯇ꯭ꯔꯤꯁꯤꯡ ꯀꯔꯝ ꯀꯔꯝꯕ ꯃ ꯃꯇꯝꯗ ꯀꯔꯝ ꯀꯔꯝꯕ ꯅꯤꯡꯊꯧ ꯄꯥꯜꯂꯝꯃꯤ ꯀꯔꯝ ꯀꯔꯝꯕ ꯅꯤꯡꯊꯧꯅ ꯀꯔꯤ ꯁꯦꯠꯂꯝꯃꯤ ꯆꯥꯔꯝꯃꯤ ꯍꯥꯏꯕꯗꯨ ꯃ꯭ꯌꯨꯖ꯭ꯌꯝ ꯃꯅꯤꯄꯨꯔ ꯁ꯭ꯇꯦꯠ ꯃ꯭ꯌꯨꯖ꯭ꯌꯝꯗ ꯎꯕ ꯐꯪꯕꯤꯒꯅꯤ ꯑꯃꯗꯤ ꯀꯪꯂꯥ ꯃꯅꯨꯡꯗ ꯂꯩꯔꯤꯕ ꯂꯥꯏꯐꯝꯂꯦꯟꯁꯤꯡ ꯃꯔꯨ ꯃꯔꯨꯑꯣꯏꯕ ꯑꯉꯛꯄꯅ ꯊꯜꯂꯕ ꯃꯐꯝꯁꯤꯡꯁꯨ ꯄꯨꯛꯅꯤꯡ ꯍꯨꯅꯤꯡꯉꯥꯏ ꯑꯣꯏꯅ ꯐꯖꯔꯕ ꯃꯐꯝ ꯀꯌꯥ ꯑꯃꯁꯨ ꯀꯪꯂꯥ ꯃꯅꯨꯡꯗ ꯎꯕ ꯐꯪꯕꯤꯒꯅꯤ